ꯃꯅꯤꯄꯨꯔꯗ ꯃꯃꯤꯡ ꯂꯩꯕ ꯁꯦꯃꯤꯠꯂꯣꯟꯗ ꯃꯇꯦꯡ ꯄꯥꯡꯕ ꯀꯝꯄꯅꯤꯁ ꯈꯔ ꯑꯗꯨꯗꯤ ꯂꯩꯆꯟ ꯕꯥꯏꯑꯣꯇꯦꯛ ꯄ꯭ꯔꯥꯏꯚꯦꯠ ꯂꯤꯃꯤꯇꯦꯠ ꯂꯣꯛꯇꯥꯛ ꯇꯦꯡ ꯏꯟꯗꯁꯇ꯭ꯔꯤꯁ ꯁꯂꯥꯏ ꯀꯟꯁꯇ꯭ꯔꯛꯁꯟ ꯕꯤꯀꯣꯟ ꯂꯨꯐꯤꯡ ꯀ꯭ꯌꯨꯞ ꯇꯦꯡ ꯇꯦꯛꯅꯣꯂꯣꯖꯤꯁ ꯒ꯭ꯂꯣꯕꯤꯁ ꯋꯦꯞ ꯁꯣꯂꯨꯁꯟ ꯁꯪꯉꯥꯏ ꯇꯦꯛꯅꯣꯂꯣꯖꯤꯁ ꯀ ꯁ ꯂ ꯁꯣꯂꯨꯁꯟ ꯄ꯭ꯔꯥꯏꯚꯦꯠ ꯂꯤꯃꯤꯇꯦꯠ ꯂꯝꯖꯤꯡꯕ ꯒ꯭ꯔꯨꯞ ꯑꯣꯐ ꯏꯟꯗꯁꯇ꯭ꯔꯤꯁ ꯂꯤꯛꯂꯥ ꯕꯦꯛꯀꯔꯤ ꯀꯪꯂꯥ ꯐꯨꯠ ꯏꯟꯗꯁꯇ꯭ꯔꯤꯁ ꯊꯥꯡꯖꯝ ꯑꯦꯒ꯭ꯔꯣ ꯏꯟꯗꯁꯇ꯭ꯔꯤꯁ ꯕꯨꯕꯣꯜ ꯇꯦꯛꯅꯤꯀꯦꯜ ꯑꯦꯟ ꯏꯁꯀꯤꯜ ꯗꯦꯚꯦꯂꯞꯃꯦꯟ ꯄ꯭ꯔꯥꯏꯚꯦꯠ ꯂꯤꯃꯤꯇꯦꯠ ꯏꯁꯇꯔꯟ ꯑꯣꯇꯣ ꯃꯣꯕꯥꯏꯜꯁ ꯏꯃꯣꯏꯅꯨ ꯀꯟꯁꯇ꯭ꯔꯛꯁꯟ ꯄ꯭ꯔꯥꯏꯚꯦꯠ ꯂꯤꯃꯤꯇꯦꯠ ꯃꯉꯥꯡ ꯒ꯭ꯔꯨꯞ ꯑꯣꯐ ꯏꯟꯗꯁꯇ꯭ꯔꯤꯁ ꯃꯥꯔꯖꯤꯡ ꯏꯟꯗꯁꯇ꯭ꯔꯤꯁ ꯄ꯭ꯔꯥꯏꯚꯦꯠ ꯂꯤꯃꯤꯇꯦꯠ ꯑꯣꯏꯅꯥꯝ ꯏꯟꯐ꯭ꯔꯥ ꯄ꯭ꯔꯥꯏꯚꯦꯠ ꯂꯤꯃꯤꯇꯦꯠ ꯄꯥꯟꯊꯣꯏꯕꯤ ꯍꯥꯎꯁꯤꯡ ꯐꯩꯅꯥꯟꯁ ꯀꯝꯄꯅꯤ ꯂꯤꯃꯤꯇꯦꯠ ꯄꯨꯅꯤꯌꯥ ꯑꯣꯇꯣ ꯃꯣꯕꯥꯏꯜꯁ